ꯈꯨꯗꯣꯡ ꯆꯥꯗꯕꯁꯤꯡ ꯑꯁꯦ ꯍꯟꯊꯅꯕ ꯖꯔꯅꯤ ꯑꯃ ꯆꯠꯄꯗ ꯑꯩꯅ ꯍꯥꯟꯅ ꯌꯦꯡꯕꯁꯦ ꯏꯁꯥꯒ ꯂꯣꯏꯅꯔꯒ ꯆꯠꯀꯗꯕ ꯄꯣꯠ ꯁꯤꯡ ꯑꯗꯣ ꯐꯖꯅ ꯂꯣꯏꯅ ꯁꯨꯔꯕ꯭ꯔꯥ ꯍꯥꯟꯅ ꯌꯦꯡꯉꯦ ꯑꯗꯨꯒ ꯆꯠꯀꯗꯧꯔꯤꯕ ꯖꯔꯅꯤ ꯑꯗꯣ ꯕꯟ ꯂꯩꯕ꯭ꯔꯥ ꯂꯩꯇꯕ꯭ꯔꯥ

ꯋꯦꯗꯔ ꯀꯃꯥꯏꯅ ꯇꯧꯋꯤ ꯑꯗꯣ ꯍꯥꯟꯅ ꯐꯖꯅ ꯑꯗꯨꯃꯥꯏꯅ ꯆꯦꯛ ꯇꯧꯋꯤ